ꯐꯣꯟ ꯄꯥꯏꯕꯤꯔꯤꯕꯁꯤ ꯇꯣꯝꯕ ꯇꯦꯛꯁꯤ ꯁꯥꯔꯕꯤꯁꯀꯤ ꯃꯤꯑꯣꯏ ꯑꯣꯏꯕꯤꯔꯕ꯭ꯔꯥ ꯑꯩꯒꯤ ꯃꯤꯡ ꯃꯌꯥꯡꯂꯝꯕꯝ ꯃꯅꯣꯔꯃꯥ ꯗꯦꯕꯤ ꯀꯛꯆꯤꯡ ꯈꯨꯟꯋꯥꯏ ꯂꯩꯀꯥꯏꯗꯒꯤꯅꯤ ꯀꯦꯕ ꯑꯃꯇꯪ ꯏꯝꯐꯥꯜ ꯆꯠꯄꯒꯤ ꯕꯨꯛ ꯇꯧꯖꯒꯦ ꯑꯩꯈꯣꯏ ꯃꯤ ꯃꯁꯤꯡ ꯇꯔꯨꯛꯃꯨꯛ ꯆꯠꯆꯒꯅꯤ ꯆꯠꯀꯗꯧꯔꯤꯕ ꯃꯐꯝ ꯑꯁꯤꯅ ꯏꯝꯐꯥꯜꯗꯅꯤ ꯁꯤꯐꯥꯏ ꯑꯣꯐꯤꯁ ꯃꯃꯥꯡꯗ ꯑꯩꯈꯣꯏ ꯉꯥꯏꯗꯨꯅ ꯂꯩꯔꯝꯒꯦ ꯑꯩꯈꯣꯏꯒꯤ ꯁꯥꯔꯕꯤꯁ ꯑꯃ ꯃꯃꯥꯡꯗ ꯀꯦꯕ ꯕꯨꯛ ꯑꯃ ꯇꯧꯖꯕꯅꯤ ꯃꯣꯏꯒꯤꯁꯨ ꯈꯨꯗꯛꯀꯤ ꯑꯣꯏꯕ ꯑꯊꯨꯕ ꯑꯃ ꯂꯥꯛꯄꯗꯒꯤ ꯁꯥꯔꯕꯤꯁꯁꯤ ꯈꯨꯗꯛꯇ ꯀꯦꯟꯁꯦꯜ ꯇꯧꯕꯤꯔꯛꯑꯦ ꯑꯗꯨꯅ ꯌꯥꯔꯒꯗꯤ ꯈꯔ ꯊꯨꯅ ꯂꯥꯛꯄꯤꯅꯕ ꯂꯥꯛꯄꯤꯕ ꯌꯥꯒꯗ꯭ꯔꯥ